ꯑꯩꯈꯣꯏ ꯆꯤꯡ ꯀꯥꯕꯩꯗꯣ ꯀꯃꯥꯏꯅ ꯇꯧꯁꯦ ꯍꯥꯏꯕꯅꯣ ꯅꯣꯡꯃꯥꯏꯖꯤꯡ ꯆꯤꯡ ꯀꯥꯕꯩꯗꯣ ꯑꯧ ꯑꯣ ꯑꯣ ꯀꯔꯝ ꯀꯥꯟ ꯀꯥꯁꯤ ꯍꯥꯏꯅꯣ ꯍꯌꯦꯡ ꯁꯟꯗꯦ ꯅꯨꯃꯤꯠꯇ ꯑꯣꯏ ꯇꯧꯔꯁꯦ ꯍꯥꯏꯔꯣ ꯅꯠꯇ꯭ꯔ ꯃꯊꯪ ꯁꯟꯗꯦꯗ ꯑꯣꯏ ꯇꯧꯁꯦ ꯍꯥꯏꯔꯣ ꯑ ꯑ ꯑꯩꯗꯤ ꯑꯗꯨꯝ ꯍꯟꯗꯛꯀꯤꯗ ꯑꯗꯨꯝ ꯇꯧꯁꯜꯂꯁꯤꯅꯦ ꯅꯣꯡ ꯆꯤꯡ ꯐꯤꯕꯝꯁꯨ ꯀꯩꯅꯣ ꯇꯧꯕꯅꯤꯅ ꯑꯗꯣ ꯑꯩꯈꯣꯏꯁꯦ ꯆꯠꯄꯁꯦ ꯄꯤꯛꯅꯤꯛꯀꯤ ꯇꯥꯏꯞꯇ ꯑꯩꯈꯣꯏ ꯆꯤꯡ ꯀꯥꯕꯁꯤꯗ ꯆꯥꯅꯕꯁꯦ ꯈꯔ ꯄꯨꯔꯒ ꯑꯥꯥ ꯃꯊꯛꯇ ꯌꯧꯔꯒ ꯀꯩꯀꯩꯒ ꯆꯥꯗꯅ ꯑꯩꯈꯣꯏ ꯈꯔ ꯇꯧꯔꯁꯤ ꯑꯗꯨ ꯆꯠꯄꯁꯤ ꯃꯤ ꯑꯆꯥꯄꯣꯠꯀꯨꯝꯕ ꯑꯗꯩꯗꯤ ꯏꯁꯝ ꯁꯝꯅ ꯑꯩꯈꯣꯏ ꯑꯃ ꯒ꯭ꯌꯥꯁ ꯏꯁꯇꯣꯞ ꯑꯃ ꯑꯩꯈꯣꯏ ꯊꯥꯡꯗꯣꯛ ꯊꯥꯡꯖꯤꯟ ꯌꯥꯕꯗꯣ ꯑꯗꯨꯒꯨꯝꯕꯒ ꯄꯥꯏꯔꯒ ꯆꯠꯂꯒ ꯑꯗ ꯃꯦꯒꯤꯒꯨꯝꯕꯇ ꯍꯧꯔꯒ ꯆꯥꯔꯁꯨ ꯑꯗꯩ ꯇꯣꯁ ꯁꯦꯝꯃꯒ ꯆꯥꯔꯁꯨ ꯍꯥꯏꯗꯤ ꯄꯤꯛꯅꯤꯛꯀꯤ ꯇꯥꯏꯞꯇꯀꯣ ꯑꯗꯨꯃꯥꯏꯅ ꯁꯦꯝꯃꯒ ꯌꯨꯝꯗꯒꯤ ꯍꯧꯗꯕꯤꯗ ꯑꯩꯈꯣꯏꯅ ꯍꯧꯅꯕꯗꯣ ꯍꯥꯏꯗꯤ ꯆꯥꯛꯀꯨꯝꯕ ꯊꯣꯡꯉ ꯆꯥꯕꯗꯨꯗꯤ ꯑꯃꯨꯛ ꯆꯤꯡ ꯀꯥꯕꯅꯤꯅꯁꯨ ꯋꯥꯅꯤꯗꯅꯀꯣ ꯏꯁꯝ ꯁꯝꯅ ꯑꯩꯈꯣꯏ ꯃꯦꯒꯤꯒꯨꯝꯕ ꯑꯇꯩ ꯀꯩ ꯀꯩ ꯈꯔ ꯑꯥꯗ ꯇꯧꯔꯒ ꯐꯝꯃꯒ ꯆꯥꯕ ꯌꯥꯕ ꯑꯗꯨꯃꯥꯏ ꯁꯦꯝ ꯆꯠꯂꯁꯤꯔ ꯀꯣꯏꯕꯒꯤ ꯇꯥꯏꯞꯇ ꯑ ꯑ ꯑꯩꯈꯣꯏ ꯃꯤ ꯈꯔ ꯌꯥꯝꯅ ꯇꯧꯔꯒ ꯆꯠꯂꯒ ꯑꯗꯨꯅ ꯐꯔꯣꯏꯗ꯭ꯔꯣ ꯑꯗꯣ ꯑꯩꯈꯣꯏꯗꯣ ꯑꯗꯨ ꯑꯌꯥꯡꯕ ꯉꯥꯛꯇ ꯑꯣꯏꯅ ꯄꯨꯔꯁꯤ ꯍꯥꯏꯗꯤ ꯑꯩꯈꯣꯏ ꯆꯥꯅꯕꯗ ꯑꯣꯏꯔꯁꯨ ꯃꯦꯒꯤꯒꯨꯝꯕ ꯑꯗꯩ ꯕ꯭ꯔꯦꯠꯀꯨꯝꯕ ꯄꯨꯔꯒꯀꯣ ꯑꯩꯈꯣꯏ ꯏꯃꯨꯡ ꯃꯅꯨꯡ ꯍꯥꯟꯅ ꯆꯠꯄ ꯑꯩꯈꯣꯏ ꯀꯥꯡꯒꯨꯗꯣ ꯑꯗꯨ ꯑꯗꯨꯝ ꯆꯠꯂꯁꯨ ꯌꯥꯏ ꯑꯗꯣ ꯑꯗꯨꯃꯥꯏꯅ ꯇꯧꯔ ꯌꯦꯡꯉ ꯆꯠꯂꯁꯤ ꯅꯍꯥꯟꯃꯨꯛꯀꯤꯗꯣ ꯃꯤ ꯅꯤꯄꯥꯜꯃꯨꯛ ꯑꯣꯏꯕꯅꯦ ꯍꯟꯗꯛ ꯃꯣꯏ ꯑꯇꯣꯞꯄ ꯍꯥꯟꯅꯁꯨ ꯌꯥꯎꯒꯦ ꯇꯧꯔ ꯌꯥꯎꯍꯧꯗꯕ ꯃꯈꯣꯏ ꯈꯔꯁꯨ ꯌꯥꯎꯕꯅꯤ ꯑꯗꯨ ꯇꯧꯔꯒ ꯑꯩꯈꯣꯏ ꯃꯤ ꯑꯗꯨꯝ ꯌꯥꯝꯗꯧꯗꯤ ꯃꯥꯜꯂꯤꯕ ꯍꯣꯏ ꯑꯃ ꯑꯃꯃꯝ ꯄꯥꯏꯔꯁꯤ ꯑꯗꯨꯒ ꯑꯥ ꯌꯧꯔꯒ ꯉꯍꯥꯛꯇ ꯐꯝꯕ ꯈꯣꯠꯄ ꯇꯧꯕꯗꯁꯨ ꯇꯧꯔ ꯂꯩꯅꯕ ꯇꯦꯟꯒꯨꯝꯕ ꯃꯆꯥ ꯑꯃꯁꯨ ꯄꯥꯏꯈꯤꯁꯤ

ꯑꯉꯥꯡꯁꯤꯡꯁꯦ ꯑꯩꯈꯣꯏ ꯋꯥꯔ ꯀꯥꯟꯗ ꯃꯣꯏꯅꯒ ꯋꯥꯁꯜꯂꯛꯄꯒ ꯑꯩꯈꯣꯏꯁꯨ ꯋꯥꯔꯛꯄꯒ ꯇꯧꯐꯝꯁꯨ ꯈꯪꯗꯃꯤꯅ ꯑꯩꯈꯣꯏꯅ ꯑꯗꯣ ꯑꯉꯥꯡꯒꯩ ꯍꯟꯗꯛꯇꯤ ꯌꯥꯎꯁꯜꯂꯒꯨꯝꯁꯤ ꯃꯃꯥꯡꯗ ꯌꯥꯎꯀꯥꯟꯗ ꯌꯥꯝꯅ ꯋꯥꯏꯌꯦꯕ ꯍꯟꯗꯛꯇꯤ ꯑꯩꯈꯣꯏ ꯑꯍꯟ ꯉꯥꯛꯇ ꯆꯠꯂꯁꯤ ꯑ ꯑꯗꯨꯝ ꯍꯥꯏꯅꯔꯁꯦ ꯑꯗꯨꯗꯤ ꯍꯥꯏꯔꯒ ꯃꯣꯏꯒꯤ ꯃꯣꯠ ꯇꯥꯔꯦ ꯑꯧ ꯈꯣꯡꯎꯞ ꯈꯔ ꯏꯁꯄꯣꯔꯠ ꯁꯨꯒꯨꯝꯕ ꯍꯥꯏꯀꯤꯡ ꯁꯨꯒꯨꯝꯕ ꯈꯔ ꯁꯦꯠꯂꯒ ꯎꯞꯄꯒ ꯑ ꯑ ꯈꯨꯒꯥꯒ ꯈꯔ ꯐꯖꯅ ꯌꯥꯎꯕ ꯑꯃ ꯑꯥ ꯑꯥ ꯑ ꯑꯌꯨꯛ ꯉꯟꯅ ꯀꯥꯔꯒ ꯑꯗꯨꯒ ꯅꯨꯡꯗꯥꯡꯋꯥꯏꯔꯝ ꯑꯃꯨꯛ ꯇꯞꯅ ꯍꯜꯂꯛꯄ ꯏꯪꯊꯔꯀꯥꯟꯗ ꯑꯃꯨꯛ ꯎꯝ ꯑ ꯅꯨꯡꯁꯥ ꯁꯥꯒꯠꯂꯛꯄꯩ ꯃꯇꯝ ꯑꯥ ꯅꯨꯡꯁꯥ ꯁꯥꯒꯠꯂꯛꯄꯩ ꯃꯇꯝꯗꯨꯅ ꯆꯤꯡꯗ ꯑꯩꯈꯣꯏꯅ ꯀꯩꯀꯩ ꯃꯦꯒꯤ ꯀꯩꯀꯩ ꯍꯧꯔ ꯆꯥꯥꯔ ꯈꯣꯠꯂꯒ ꯃꯌꯥꯝꯅ ꯏꯟꯖꯣꯏ ꯇꯧꯔ ꯂꯩꯔꯒꯀꯣ ꯅꯨꯡꯉꯥꯏꯔꯒ ꯑꯗꯨꯒ ꯇꯞꯅ ꯑꯃꯨꯛ ꯅꯨꯡꯗꯥꯡꯋꯥꯏꯔꯝ ꯍꯥꯏꯗꯤ ꯅꯨꯡꯁꯥ ꯆꯪꯁꯜꯂꯛꯄ ꯄꯨꯡ ꯑꯅꯤ ꯑꯍꯨꯝ ꯁ꯭ꯋꯥꯏꯗ ꯑꯃꯨꯛ ꯍꯜꯂꯛꯄ ꯀꯨꯝꯊꯔꯛꯄ ꯃꯃꯥꯡꯗꯗꯤ ꯌꯥꯝꯅ ꯋꯥꯕꯅꯤ ꯑꯉꯥꯡ ꯌꯥꯎꯕꯗꯣ ꯑꯗꯨꯗꯤ ꯑꯗꯨꯝ ꯍꯥꯏꯅꯔ ꯌꯥꯅꯤꯗ ꯑ ꯎꯝ

ꯄꯨꯔꯁꯨ ꯑꯗꯨꯝ ꯌꯥꯕꯨꯗꯤ ꯌꯥꯏꯗ ꯑꯩꯈꯣꯏ ꯈꯔ ꯈꯔ ꯁꯦꯟꯅꯔꯒ ꯊꯝꯃꯝꯃꯒ ꯑꯣ ꯃꯌꯥꯝ ꯅꯨꯡꯉꯥꯏꯅꯔꯒ ꯇꯧꯔꯒ ꯃꯣꯏꯁꯨ ꯑꯗꯨꯝ ꯌꯥꯎꯖꯔꯒ ꯎꯝ ꯑꯧ ꯋꯥꯅꯨꯡꯉꯥꯏ ꯋꯥꯁꯨ ꯋꯥꯕ ꯅꯨꯡꯁꯨ ꯅꯨꯡꯉꯥꯏꯕ ꯎꯝ ꯎꯝ ꯍꯣꯏ ꯑꯣ ꯍꯥꯞꯆꯟꯁꯤ ꯃꯃꯥꯡꯗ ꯑꯗꯨ ꯌꯥꯎꯍꯧꯗꯗꯅ ꯆꯤꯟꯅ ꯁꯛꯄꯗꯣ ꯅꯨꯡꯉꯥꯏꯇꯦ ꯑꯧ ꯏꯁꯄꯤꯀꯔꯗꯨꯗꯤ ꯑꯩꯒꯤ ꯂꯩ ꯄꯨꯔꯛꯑꯒꯦꯅꯦ ꯑꯩꯒꯤ ꯑꯆꯧꯕ ꯑꯃ ꯍꯟꯗꯛ ꯂꯧꯋꯦꯕ ꯖꯦ ꯕꯤ ꯑꯦꯜꯒꯤ ꯑꯝ ꯂꯩ ꯍꯟꯗꯛ ꯂꯧꯋꯦꯕ ꯖꯦ ꯕꯤ ꯑꯦꯜꯒꯤ ꯑꯆꯧꯕ ꯑꯃ ꯍꯟꯗꯛ ꯂꯧꯔꯦꯕ ꯑꯗꯨ ꯄꯨꯔꯛꯑꯒꯦ ꯎꯝ ꯃꯣꯕꯥꯏꯜꯗꯩ ꯊꯥ ꯌꯥꯕ ꯑ ꯎꯝ ꯑ ꯃꯣꯏꯁꯨ ꯑ ꯑꯦꯛꯇꯤꯚꯤꯇꯤ ꯈꯔ ꯇꯧꯅꯕ ꯑꯩꯈꯣꯏꯅ ꯎꯝ ꯍꯣꯏ ꯑ ꯃꯥꯅꯤ ꯃꯥꯅꯤ ꯑ ꯀꯨꯝꯊꯔꯛꯄꯩꯗꯗꯤ ꯑꯃꯨꯛ ꯐꯕ ꯀꯥꯈꯠꯈꯤꯕꯩꯗꯣ ꯌꯥꯝ ꯋꯥꯕꯗꯣ ꯎꯝ ꯎꯝ ꯑꯗꯨ ꯅꯣꯏ ꯑꯗꯨꯋꯥꯏ ꯅꯛꯅꯕ ꯂꯩꯕꯈꯩꯗꯣ ꯑꯗꯨꯁꯨ ꯄꯥꯎ ꯃꯊꯪ ꯃꯊꯪ ꯄꯤꯅꯔꯒ ꯑꯩꯈꯣꯏꯁꯨ ꯍꯟꯗꯛꯀꯤ ꯁꯟꯗꯦꯁꯤꯗ ꯆꯠꯅꯕ ꯇꯧꯁꯦꯅꯦ ꯑꯣ ꯑꯣ ꯑꯗꯨ ꯑꯃꯨꯛ ꯇꯥꯅꯔꯁꯤ ꯑꯗꯨ ꯄꯣꯠ ꯆꯩꯁꯨ ꯆꯥꯕ ꯊꯛꯄꯁꯨ ꯂꯩꯒꯗꯕꯅꯤꯅ ꯈꯔ ꯈꯔ ꯄꯩꯁꯥꯁꯨ ꯈꯔ ꯈꯥꯏꯅꯕ ꯈꯣꯠꯅꯕ ꯑꯗꯨꯁꯨ ꯈꯔ ꯈꯔ ꯍꯥꯞꯅꯁꯤ ꯑ ꯏꯁꯇꯥꯔꯠ ꯇꯧꯕꯗꯣ ꯌꯥꯏꯌꯦ ꯑꯗꯨꯗ ꯑꯗꯨ ꯆꯤꯡꯈꯣꯡꯐꯥꯎꯗꯤ ꯒꯥꯔꯤꯗ ꯑꯣꯏꯅ ꯆꯠꯂꯒ ꯑꯗꯨꯗꯒꯤ ꯑꯃꯨꯛ ꯆꯤꯡꯈꯣꯡꯗꯒꯤ ꯒꯥꯔꯤ ꯈꯥꯝꯃꯝꯃ ꯀꯥꯈꯠꯄꯅ ꯐꯔꯣꯏꯗ꯭ꯔ ꯑ ꯑꯗꯨꯃꯥꯏꯅ ꯇꯧꯔꯁꯤꯀꯣ ꯑꯗꯨꯗꯤ ꯍꯣꯏ ꯑꯣ ꯐꯔꯦ ꯑꯗꯨꯗꯤ ꯑꯗꯨꯃꯥꯏꯅ ꯈꯟꯅꯔꯁꯤ ꯑ ꯊꯝꯃꯁꯤ